ꯇꯥꯡ ꯇꯔꯥꯅꯤꯊꯣꯏ ꯊꯥ ꯑꯍꯨꯝ ꯂꯤꯁꯤꯡ ꯑꯃꯒ ꯆꯃꯥꯄꯜ ꯃꯔꯤꯐꯨ ꯅꯤꯊꯣꯏ ꯇꯥꯡ ꯇꯔꯦꯠ ꯊꯥ ꯇꯔꯨꯛ ꯂꯤꯁꯤꯡ ꯑꯃꯒ ꯆꯃꯥꯄꯜꯒ ꯃꯔꯤꯐꯨꯇꯔꯥꯒ ꯃꯥꯄꯜ ꯇꯥꯡ ꯀꯨꯟ ꯊꯥ ꯇꯔꯥ ꯂꯤꯁꯤꯡ ꯑꯅꯤ ꯇꯥꯡ ꯀꯨꯟꯍꯨꯝꯗꯣꯏ ꯊꯥ ꯇꯔꯥꯃꯥꯊꯣꯏ ꯂꯤꯁꯤꯡ ꯑꯅꯤꯒ ꯀꯨꯟꯅꯤꯊꯣꯏ ꯇꯥꯡ ꯀꯨꯟꯊ꯭ꯔꯥ ꯊꯥ ꯇꯔꯥꯅꯤꯊꯣꯏ ꯂꯤꯁꯤꯡ ꯑꯅꯤꯒ ꯀꯨꯟꯒ ꯍꯨꯝꯗꯣꯏ